ꯑꯧ ꯕꯥꯏ ꯕꯥꯏ ꯌꯨꯝꯗ ꯂꯩꯔꯤꯗ ꯑꯩꯁꯨ ꯀꯔꯤꯁꯨ ꯇꯧꯅꯤꯡꯉꯥꯏ ꯂꯩꯇꯕꯒꯤ ꯂꯩꯇꯦꯅꯦ ꯕꯥꯏ ꯐ꯭ꯔꯤꯗ ꯂꯩꯅꯦ ꯑꯩꯗꯤ ꯌꯥꯏꯅꯦ ꯕꯥꯏ ꯀꯗꯥꯏꯗꯔꯣ ꯕꯥꯏ ꯑꯣ ꯑꯣ ꯃꯈꯣꯏ ꯒꯋꯥ ꯐꯦꯁꯇꯤꯕꯦꯜ ꯇꯧꯋꯦ ꯍꯥꯏꯕꯗꯨꯔꯣ ꯑꯣ ꯑꯣ ꯑꯩꯁꯨ ꯍꯥꯏꯐꯦꯠ ꯑꯣ ꯑꯩꯁꯨ ꯍꯥꯏꯐꯦꯠ ꯇꯥꯕ ꯑꯗꯨ ꯆꯠꯇꯤ ꯆꯠꯅꯤꯡꯕ ꯃꯔꯨꯞ ꯀꯣꯜ ꯇꯧꯔꯛꯄ ꯆꯞ ꯆꯥꯔꯦ ꯕꯥꯏ

ꯑꯣ ꯕꯥꯏ ꯑꯣ ꯑꯁ ꯕꯥꯏ ꯆꯠꯂꯒ ꯂꯣꯏꯔꯦ ꯅꯨꯡꯉꯥꯏꯈꯥꯏꯔꯒ ꯂꯣꯏꯔꯦ ꯀꯔꯤꯅꯣ ꯃꯐꯝꯕꯨ ꯅꯨꯡꯉꯥꯏꯕ ꯖꯥꯠꯂꯣ ꯑꯣ ꯍꯣꯏ ꯕꯥꯏ ꯆꯥꯔꯨꯁꯤꯅꯦ ꯕꯥꯏ ꯑꯗꯨ ꯑꯩꯈꯣꯏ ꯀꯣꯏꯕ ꯆꯠꯂꯨꯁꯤ ꯕꯥꯏ ꯐꯖꯅ ꯍꯣꯏ ꯕꯥꯏ ꯑꯩꯁꯨ ꯀꯧꯒꯦꯅꯦ ꯃꯈꯣꯏꯒ ꯄꯨꯟꯅ ꯆꯠꯁꯤ ꯕꯥꯏ ꯍꯣꯏ ꯕꯥꯏ ꯅꯪ ꯍꯟꯗꯛ ꯀꯥꯟ ꯊꯕꯛ ꯀꯨꯝꯕ ꯂꯩꯇꯕ꯭ꯔꯣ ꯕꯥꯏ ꯑꯣ ꯑꯩꯅꯗꯤ ꯅꯪ ꯊꯕꯛ ꯂꯩꯕ꯭ꯔꯥ ꯈꯟꯕ ꯑꯗꯨ ꯍꯣꯏ ꯆꯠꯁꯤ ꯍꯥꯏꯔꯗꯤ ꯃꯔꯨꯞꯁꯤꯡꯁꯨ ꯀꯧꯔꯒ ꯄꯨꯟꯅ ꯆꯠꯁꯤ ꯕꯥꯏ ꯍꯣꯏ ꯍꯣꯏ ꯍꯣꯏ ꯕꯥꯏ ꯑꯗꯨꯗꯤ ꯊꯝꯂꯁꯦ ꯔꯦꯗꯤ ꯇꯧꯔꯁꯦ ꯎꯝ